ꯑꯥ ꯍꯜꯂꯣ ꯅꯨꯡꯉꯥꯏꯔꯤꯌꯦ ꯅꯪꯗꯤ ꯑꯪ ꯅꯪꯗꯤ ꯑꯥ ꯍꯧꯖꯤꯛꯁꯦ ꯈꯨꯟ ꯂꯩꯌꯦ ꯈꯨꯟꯗ ꯅꯪꯗꯤ ꯑꯥ ꯌꯨꯝ ꯌꯨꯝ ꯂꯩꯌꯦꯅ ꯌꯨꯝ ꯌꯨꯝꯗ ꯂꯩꯌꯦ ꯎꯝ ꯅꯪꯅ ꯃꯩꯗꯨ ꯀꯩꯅꯣ ꯏꯔꯤꯒꯨꯂꯔ ꯇꯧꯋꯦꯕ ꯑꯩꯈꯣꯏ ꯈꯨꯟꯗꯗꯤ ꯅꯣꯏꯗꯤ

ꯑꯥ ꯑꯥ ꯑꯁ ꯅꯨꯡꯉꯥꯏꯇꯦ ꯍꯧꯖꯤꯛꯀꯥꯟꯗꯤ

ꯅꯨꯡꯉꯥꯏꯇꯦ ꯑꯩꯈꯣꯏꯗꯁꯨ

ꯂꯥꯏꯠ ꯂꯥꯛꯇꯕꯗꯨ ꯀꯔꯤꯅꯣ ꯍꯧꯖꯤꯛꯀꯥꯟꯗꯣ ꯅꯣꯡ ꯆꯨꯕꯒꯤꯔꯥ ꯑꯗꯨꯒꯤ ꯀꯩꯅꯣ ꯑꯩꯈꯣꯏꯗꯤ ꯌꯥꯗꯕꯒꯤ ꯄꯋꯥꯔ ꯄꯋꯥꯔꯗ ꯌꯥꯗꯕ ꯑꯗꯨ ꯌꯥꯗꯕꯒꯤ ꯑꯣꯐ ꯇꯧꯔꯝꯒꯅꯤ

ꯍꯩ ꯅꯣꯏꯈꯛꯇ ꯅꯠꯇꯦꯅꯦ ꯑꯩꯈꯣꯏꯁꯨꯅꯤ ꯍꯧꯖꯤꯛ ꯕꯦꯇ꯭ꯔꯤꯁꯨ ꯀꯩꯅꯣ ꯑꯁ ꯐꯣꯔ ꯄꯥꯔꯁꯦꯟ ꯈꯛꯇꯅꯤ ꯂꯥꯏꯠ ꯂꯥꯛꯇꯕꯗꯣ ꯀꯨꯏꯔꯦ ꯅꯨꯃꯤꯠ ꯑꯍꯨꯝ ꯁꯨꯔꯦ

ꯎꯝ ꯑꯪ ꯑꯥ ꯎꯝ ꯑꯩ ꯍꯌꯦꯡꯅ ꯇꯧꯒꯦ ꯉꯁꯤꯗꯤ ꯑꯗꯨꯝ ꯐꯣꯔ ꯄꯥꯔꯁꯦꯟꯅ ꯌꯨꯁ ꯇꯧꯈ꯭ꯔꯗꯤꯅꯦ ꯍꯌꯦꯡꯗꯣ ꯁꯣꯂꯔ ꯁꯣꯂꯔꯗꯒꯤꯀꯣ ꯆꯥꯔꯖ ꯐꯪꯉꯦ ꯇꯧꯒꯦ ꯁꯣꯂꯔ ꯂꯩꯌꯦ ꯍꯣꯏ ꯁꯣꯂꯔ ꯂꯩꯌꯦ ꯑꯥ ꯂꯥꯛꯑꯣꯅ ꯑꯗꯣ ꯀꯣꯏꯔꯛꯄ ꯂꯥꯛꯑꯣꯅ ꯑꯩꯈꯣꯏ ꯑꯩꯈꯣꯏꯗ

ꯑꯁ ꯀꯔꯤ ꯀꯔꯤ ꯇꯧꯅꯤꯡꯉꯁꯨ ꯇꯧꯕ ꯌꯥꯗꯦ ꯄꯋꯥꯔ ꯁꯦꯐ ꯁꯦꯐ ꯇꯧꯋꯦꯅ ꯀꯣ ꯂꯥꯏꯠ ꯂꯥꯛꯇꯕꯁꯤꯅ

ꯀꯔꯤ ꯀꯔꯤ ꯊꯕꯛ ꯇꯧꯅꯤꯡꯉꯁꯨ ꯂꯥꯏꯠ ꯂꯥꯛꯇꯕꯒꯤ ꯀꯔꯤꯁꯨ ꯇꯧꯕ ꯌꯥꯗ꯭ꯔꯦ ꯎꯝ ꯍꯣꯏ ꯅꯠꯇꯦ ꯑꯪ

ꯍꯧꯖꯤꯛꯀꯥꯟꯗꯤ ꯀꯩꯅꯣ ꯂꯧ ꯂꯧꯁꯤꯡꯁꯨ ꯂꯤꯡꯕ ꯂꯣꯏꯈ꯭ꯔꯦꯅ ꯀꯩꯅꯣ ꯂꯥꯏꯒꯤ ꯊꯕꯛ ꯀꯔꯤꯅꯣ ꯇꯦꯜꯂꯔꯤꯡꯀꯣ ꯇꯧꯕꯀꯣ ꯑꯩꯁꯨ ꯑꯗꯨ ꯂꯥꯏꯠꯀꯤ ꯇꯦꯜꯂꯔꯤꯡ ꯇꯦꯂꯔꯗꯣ ꯂꯥꯏꯠꯇꯒꯤ ꯀꯅꯦꯛ ꯇꯧꯕꯅꯤꯅ ꯎꯄꯥꯏ ꯂꯩꯇ꯭ꯔꯦ ꯂꯣꯏꯅꯃꯛ ꯊꯕꯛꯇꯣ ꯄꯦꯟꯗꯤꯡ ꯇꯧꯔꯦꯅꯦ ꯂꯥꯏꯠ ꯂꯥꯛꯇꯕꯁꯤꯅ ꯎꯝ ꯈꯪꯗꯦ

ꯂꯥꯏꯠꯁꯤꯁꯨꯀꯣ

ꯅꯣꯏꯅ ꯇꯧꯒꯗꯕꯅꯤ ꯑꯩꯈꯣꯏꯅ ꯀꯃꯥꯏꯅ ꯇꯧꯒꯦꯔ ꯇꯧꯕ ꯌꯥꯏ ꯍꯣꯏ ꯍꯣꯏ ꯑꯗꯨꯅꯤ ꯑꯗꯨꯗꯤ ꯇꯧꯁꯦ ꯍꯥꯏꯔꯗꯤ ꯇꯧꯕ ꯌꯥꯏ ꯑꯗꯨ ꯑꯗꯨ ꯃꯣꯏꯗꯁꯨ ꯕ꯭ꯂꯦꯝ ꯌꯥꯝ ꯕ꯭ꯂꯦꯝ ꯇꯧꯕ ꯌꯥꯗꯦ ꯀꯔꯤꯒꯤꯔꯥ ꯀꯩꯅꯣ ꯅꯣꯡ ꯆꯨꯕꯒꯤꯔꯥ ꯅꯣꯡ ꯆꯨꯕꯒꯤ ꯑꯗꯨꯒ ꯅꯨꯡꯁꯤꯠꯀꯨꯝꯕꯅ ꯀꯔꯤ ꯀꯔꯤ ꯇꯧꯕꯀꯣ ꯋꯥꯌꯔ ꯋꯥꯌꯔꯁꯤꯡꯁꯤꯀꯣ ꯕꯦꯔꯥ ꯂꯩꯕꯒꯤ ꯃꯣꯏꯁꯨ ꯑꯣꯐ ꯇꯧꯔꯝꯒꯅꯦꯕ ꯑꯪ ꯑꯪ ꯍꯣꯏ ꯍꯣꯏ ꯑꯗꯨꯃꯥꯏꯅ ꯇꯧꯁꯦ ꯍꯌꯦꯡꯋꯥꯏꯗ ꯀꯩꯅꯣ ꯕꯦꯇ꯭ꯔꯤ ꯂꯩꯕꯀꯥꯟꯗ ꯕꯤꯗꯤꯑꯣ ꯀꯣꯜꯁꯨ ꯀꯔꯤ ꯀꯔꯤ ꯇꯧꯒꯦꯔ ꯇꯧꯁꯤꯅꯦ ꯅꯣꯏ ꯅꯣꯏꯕꯨꯁꯨ ꯎꯗꯕ ꯀꯨꯏꯔꯦ ꯐꯣꯇꯣꯁꯨ ꯁꯦꯟ ꯇꯧꯑꯣꯕ ꯑꯪ ꯑꯪ ꯍꯣꯏ ꯍꯣꯏ ꯍꯣꯏ ꯂꯥꯛꯈ꯭ꯔꯣ ꯍꯌꯦꯡ ꯂꯥꯛꯄꯀꯥꯟꯗꯀꯣ ꯎꯝ ꯑꯦ ꯍꯣꯏ ꯍꯣꯏ ꯆꯣꯆꯣ ꯅꯪꯁꯨ ꯅꯨꯡꯉꯥꯏꯅ ꯂꯩꯔꯝꯃꯣ ꯆꯣ ꯑꯩꯈꯣꯏꯁꯨ ꯆꯥꯛ ꯆꯥꯔꯅꯤ ꯑꯪ ꯎꯝ ꯆꯣ ꯆꯣ